ꯑꯩꯅ ꯈ꯭ꯋꯥꯏꯗꯒꯤ ꯄꯥꯝꯕ ꯆꯤꯟꯖꯥꯛꯁꯦ ꯍꯥꯏꯔꯒꯗꯤ ꯏꯁꯥꯅ ꯌꯥꯝꯅ ꯋꯥꯔꯨꯔꯕ ꯀꯥꯟꯗ ꯌꯥꯝ ꯍꯥꯎꯅ ꯆꯥꯕ ꯆꯤꯟꯖꯥꯛꯇꯣ ꯑꯗꯨ ꯌꯥꯝ ꯄꯥꯝꯖꯩ ꯃꯔꯨꯑꯣꯏꯅ ꯍꯥꯏꯔꯕꯗ ꯑꯩꯈꯣꯏꯒꯤ ꯉꯥ ꯑꯇꯥꯎꯕ ꯊꯣꯡꯕ ꯄꯥꯝꯃꯤ ꯌꯦꯟ ꯊꯣꯡꯕ ꯑꯗꯨꯝ ꯄꯥꯝꯃꯤ ꯂꯐꯨ ꯏꯔꯣꯟꯕ ꯄꯥꯝꯃꯤ ꯑꯗꯣ ꯁꯤ ꯆꯥꯕꯝꯖꯦ ꯑꯩꯗꯤ ꯆꯤꯡ ꯃꯊꯛꯀꯨꯝꯕ ꯆꯤꯡ ꯃꯊꯛꯇ ꯇꯨꯔꯦꯟ ꯃꯄꯥꯟꯗ ꯂꯕꯨꯛꯇ ꯐꯥꯝꯗ ꯁꯨꯃꯥꯏꯅ ꯆꯥꯕꯁꯦ ꯑꯩꯗꯤ ꯌꯥꯝꯅ ꯄꯥꯝꯖꯩ ꯍꯥꯎꯕꯁꯨ ꯍꯦꯜꯂꯦ